ꯍꯜꯂꯣ ꯔꯨꯝ ꯑꯦꯛꯁꯇ꯭ꯔꯥ ꯂꯩꯒꯗ꯭ꯔꯥ

ꯁꯤꯡꯒꯜ ꯁꯤꯡꯒꯜꯒꯤꯅꯦ ꯑꯥ ꯑꯥ ꯑꯦ ꯁꯤ ꯑꯦ ꯁꯤ ꯌꯥꯎꯕ ꯑꯗꯨ ꯅꯨꯃꯤꯠ ꯅꯨꯃꯤꯠ ꯑꯃꯗ ꯀꯌꯥ ꯀꯌꯥ ꯂꯧꯕ꯭ꯔꯥꯀꯣ

ꯅꯨꯃꯤꯠ ꯑꯗ ꯂꯧꯄꯥ ꯀꯌꯥ ꯀꯌꯥ ꯂꯧꯒꯦꯔꯥ ꯑꯣ ꯑꯁ ꯌꯥꯝ ꯅꯨꯡꯉꯥꯏꯔꯦꯅꯦ ꯑꯗꯨ ꯑꯩ ꯅꯨꯃꯤꯠꯁꯦ ꯍꯨꯝꯅꯤꯒꯨꯝꯕ ꯂꯩꯅꯤꯡꯕ ꯑꯗꯨ ꯎꯝ ꯅꯪꯅ ꯍꯨꯝꯅꯤ ꯅꯨꯃꯤꯠꯁꯦ ꯅꯨꯃꯤꯠ ꯑꯍꯨꯝꯒꯨꯝꯕꯗꯤ ꯂꯩꯅꯤꯡꯕ ꯑꯩ ꯑꯣ ꯍꯣꯏ ꯍꯣꯏ ꯑꯗꯨ ꯅꯪꯅ ꯈꯔ ꯍꯌꯦꯡ ꯑꯩ ꯂꯥꯛꯀꯅꯤ ꯑꯗꯨꯅ ꯑꯩ ꯔꯨꯝꯁꯦ ꯈꯔ ꯅꯪꯅ ꯈꯔ ꯌꯦꯡꯁꯤꯟꯕꯤꯔꯝꯃꯣ ꯍꯣꯏ ꯍꯣꯏ ꯀꯝꯐꯥꯝ ꯇꯥꯈ꯭ꯔꯕꯅꯦ ꯑꯩ ꯅꯨꯡꯊꯤꯟꯗ ꯌꯧꯔꯛꯅꯕ ꯍꯣꯠꯅꯖꯔꯒꯦ ꯑꯣ ꯑꯣ ꯑꯗꯨ ꯍꯥꯏꯒꯦ ꯇꯧꯕꯅꯦ ꯊꯝꯂꯒꯦ